ꯊꯧꯕꯥꯜ ꯖꯤꯂꯥꯒꯤ ꯄ꯭ꯔꯖꯥ ꯑꯃ ꯑꯣꯏꯅ ꯑꯩꯈꯣꯏꯅ ꯊꯦꯡꯅꯔꯤꯕ ꯈꯨꯗꯣꯡꯆꯥꯗꯕ ꯑꯗꯨꯒꯤ ꯃꯔꯝꯗ ꯈꯔ ꯍꯥꯏꯕ ꯇꯥꯔꯒꯗꯤ ꯍ꯭ꯌꯨꯃꯦꯟ ꯍ꯭ꯌꯨꯃꯦꯟ ꯋꯦꯖꯦꯁ ꯃꯤꯑꯣꯏꯕꯒꯤ ꯁꯤꯟꯐꯝ ꯋꯥꯠꯁꯜꯂꯛꯄ ꯁꯦꯜ ꯊꯨꯝ ꯃꯔꯥꯡ ꯀꯥꯏꯅ ꯇꯥꯟꯐꯝ ꯂꯩꯇꯕ ꯄꯣꯠꯆꯩꯁꯤꯡ ꯇꯥꯡꯈꯠꯂꯛꯄ ꯑꯗꯨꯒ ꯄꯩꯁꯥ ꯇꯥꯟꯐꯝꯁꯤꯡ ꯑꯁꯤꯗꯒꯤ ꯅꯣꯡꯃꯒꯤ ꯈꯨꯠꯁꯨꯃꯟ ꯈꯨꯠꯁꯨꯃꯟꯁꯤꯡ ꯑꯁꯤ ꯄꯤꯛꯅ ꯄꯤꯔꯛꯄ ꯃꯔꯝꯅ ꯅꯣꯡꯃꯗ ꯆꯪꯂꯤꯕ ꯄꯣꯠꯆꯩꯁꯤꯡ ꯂꯩꯕꯗ ꯈꯨꯗꯣꯡꯆꯥꯗꯕ ꯀꯣꯟꯅꯗꯕ ꯑꯃꯗꯤ ꯇꯥꯜꯂꯨꯔꯤꯕ ꯄꯩꯁꯥꯁꯤꯡ ꯑꯗꯨꯒ ꯆꯥꯗꯅꯕ ꯑꯗꯨꯒ ꯁ꯭ꯀꯨꯜꯁꯤꯡꯒꯤ ꯐꯤꯁ ꯃꯃꯜ ꯌꯦꯟꯒꯠꯂꯛꯄ ꯃꯔꯝꯅ ꯏꯆꯥꯗ ꯏꯁꯨꯁꯤꯡ ꯂꯥꯏꯔꯤꯛ ꯇꯝꯍꯟꯕꯗ ꯈꯨꯗꯣꯡꯆꯥꯗꯕ ꯑꯗꯨꯒ ꯏꯂꯦꯛꯇ꯭ꯔꯤꯛ ꯃꯩ ꯑꯁꯤ ꯈꯨꯗꯣꯡꯆꯥꯗꯕ ꯃꯔꯝ ꯑꯣꯏꯕꯅ ꯉꯁꯤ ꯅꯣꯡꯃꯒꯤ ꯂꯥꯛꯄ ꯃꯇꯝꯁꯤ ꯂꯥꯏꯔꯤꯛ ꯄꯥꯒꯗꯕ ꯃꯇꯝꯁꯤꯡꯗ ꯂꯥꯛꯇꯕ ꯑꯗꯨꯒ ꯄꯩꯁꯥꯁꯤꯡꯁꯤ ꯍꯟꯊꯅ ꯂꯣ ꯋꯦꯖꯦꯁ ꯄꯤꯔꯛꯄ ꯃꯔꯝꯅ ꯅꯣꯡꯃ ꯅꯣꯡꯃꯒꯤ ꯊꯧꯕꯥꯜ ꯖꯤꯂꯥꯒꯤ ꯄ꯭ꯔꯖꯥꯁꯤꯡ ꯑꯁꯤ ꯁꯣꯊꯔꯛꯂꯤꯕꯅꯤ